ꯑꯥ ꯍꯜꯂꯣ ꯅꯍꯥꯟ ꯕꯨꯛ ꯇꯧꯈꯤꯕ ꯗ꯭ꯔꯥꯏꯕꯔꯗꯨꯔꯣ ꯃꯣꯏꯔꯥꯡ ꯐꯥꯎ ꯆꯠꯁꯦꯅ ꯑꯩꯅ ꯀꯩꯅꯣ ꯍꯥꯏꯕꯗꯣ ꯀꯃꯥꯏꯅ ꯇꯧꯕ ꯚꯔꯥ ꯅꯨꯡꯔꯥꯗꯤ ꯆꯠꯀꯗꯕꯁꯤ ꯀꯩꯅꯣꯗꯒꯤ ꯈꯦꯇ꯭ꯔꯤ ꯏꯝꯐꯥꯜ ꯈꯦꯇ꯭ꯔꯤꯗꯒꯤ ꯆꯠꯀꯗꯕ ꯑꯁꯣꯝ ꯃꯣꯏꯔꯥꯡ ꯂꯣꯝꯗ ꯑꯣ ꯃꯥꯒ ꯑꯣ ꯃꯥꯒ ꯍꯥꯏꯅꯈꯤꯕꯅꯤ ꯂꯨꯄꯥ ꯂꯤꯁꯤꯡ ꯑꯅꯤꯃꯨꯛꯑꯅ ꯍꯥꯏꯕꯅꯤ ꯑꯗꯨ ꯀꯃꯥꯏꯅ ꯇꯧꯕ ꯆꯠꯄ ꯌꯥꯔꯗ꯭ꯔꯣ ꯆꯠꯄꯗꯤ ꯉꯁꯤ ꯑꯍꯨꯝ ꯅꯤꯅꯤ ꯍꯨꯝꯅꯤ ꯂꯩꯔꯒ ꯑꯗꯨꯝ ꯆꯠꯂꯗꯝꯅꯤ ꯅꯨꯃꯤꯠ ꯍꯨꯝꯅꯤꯒꯤ ꯃꯇꯨꯡꯗ ꯑꯗꯨꯝ ꯆꯠꯂꯗꯝꯅꯤ ꯍꯥꯟꯅ ꯃꯥꯡꯖꯧꯅꯅ ꯐꯣꯟ ꯇꯧꯔꯒ ꯀꯟꯐꯥꯔꯝ ꯇꯧꯊꯣꯛꯀꯦꯅ ꯇꯧꯕ ꯑꯗꯨ ꯃꯃꯟꯗꯨꯗꯤ ꯑꯥ ꯃꯍꯥꯖꯣꯟꯗꯨꯒ ꯉꯥꯡꯅꯈꯤꯕꯗꯨ ꯌꯥꯔꯕ꯭ꯔꯥꯕ

ꯅꯠꯇꯦ ꯉꯜꯂꯞ ꯀꯣꯏꯕ ꯁꯥꯟꯕ ꯉꯜꯂꯞ ꯌꯥꯎꯒꯅꯤ ꯑꯉꯥꯡ ꯅꯨꯄꯤ ꯐꯦꯃꯂꯤ ꯌꯥꯎꯒꯗꯝꯅꯦꯕ ꯆꯠꯄꯁꯦ ꯃꯤ ꯀꯦꯄꯥꯁꯤꯇꯤꯗꯤ ꯃꯤꯗꯤ ꯀꯌꯥꯃꯨꯛ ꯐꯝꯕ ꯀꯩꯅꯣ ꯇꯧꯒꯗꯕꯖꯥꯠꯅꯣ ꯑꯩꯈꯣꯏꯗꯤ ꯃꯤ ꯃꯉꯥ ꯑꯣ ꯑꯩꯈꯣꯏ ꯃꯤ ꯃꯉꯥ ꯇꯔꯨꯛꯇꯤ ꯁꯨꯔꯛꯀꯗꯧꯕ ꯃꯥꯜꯂꯦ ꯑꯉꯥꯡ ꯑꯃꯗꯤ ꯌꯥꯎꯏ ꯑꯗꯨ ꯌꯥꯒꯗꯣꯔꯤꯕ꯭ꯔꯥ ꯀꯦꯄꯥꯁꯤꯇꯤꯗꯨ ꯑꯗꯨ ꯑꯩꯈꯣꯏꯁꯤ ꯌꯧꯕꯒꯁꯨ ꯂꯥꯛꯀꯗꯧꯕ ꯅꯠꯇꯦ ꯉꯜꯂꯞ ꯃꯣꯏꯔꯥꯡꯗ ꯆꯠꯄꯅꯤꯅ ꯃꯣꯏꯒꯤ ꯁꯦꯟꯗ꯭ꯔꯥ ꯑꯗꯨ ꯑꯗꯥꯑꯅ ꯀꯣꯏꯕ ꯁꯥꯟꯕ ꯌꯦꯡꯕꯁꯨ ꯀꯩꯅꯣ ꯇꯧꯒꯗꯝꯅꯦ ꯑꯗꯨ ꯚꯔꯥꯗꯨ ꯀꯩꯅꯣꯒꯤ ꯑꯃꯨꯛ ꯍꯥꯞꯀꯠꯂꯨ ꯍꯥꯏꯗꯣꯔꯤꯕꯖꯥꯠꯂꯕ ꯉꯜꯂꯞ ꯀꯣꯏꯕ ꯁꯥꯟꯕꯗꯨꯒꯤ ꯉꯥꯏꯕꯗꯨꯒꯤ

ꯑꯗꯨꯗꯤ ꯑꯩꯈꯣꯏꯅ ꯕꯨꯛ ꯑꯗꯨꯗꯤ ꯑꯩꯈꯣꯏꯅ ꯕꯨꯛ ꯇꯧꯕ ꯀꯥꯟꯗ ꯃꯗꯨꯗꯤ ꯀꯩꯅꯣ ꯇꯧꯈ꯭ꯔꯕꯅꯤ ꯅꯣꯏꯒꯤ ꯒꯥꯔꯤꯒꯤ ꯇꯔꯞꯇꯒꯤ ꯂꯣꯏꯅ ꯇꯧꯗꯕ꯭ꯔꯣ ꯑꯩꯈꯣꯏꯗꯤ ꯁꯤ ꯊꯥꯗꯣꯛꯄ ꯌꯥꯗꯕ ꯋꯥꯔꯤꯅꯤ ꯑꯩꯒꯤ ꯏꯃꯨꯡꯒꯤ ꯐꯦꯃꯂꯤꯅꯤ ꯃꯗꯨꯗ ꯃꯤ ꯃꯉꯥ ꯇꯔꯨꯛꯇꯨ ꯄꯨꯟꯅ ꯐꯦꯃꯤꯂꯤ ꯉꯥꯛꯇꯅꯤ ꯑꯗꯨ ꯈꯥꯏꯗꯣꯛꯄ ꯌꯥꯗꯝꯅꯤꯅ ꯑꯦꯖꯦꯁ ꯇꯧꯔꯒ ꯆꯠꯄ ꯌꯥꯔꯣꯏꯗꯣꯔꯤꯕ꯭ꯔꯥꯕ

ꯑꯣ ꯑꯣ ꯑꯣ ꯃꯔꯣꯟꯗꯨ ꯐꯥꯎꯔꯛꯑꯒꯦ ꯑꯗꯨ ꯑꯩ ꯅꯣꯏ ꯃꯍꯥꯖꯣꯟꯗꯨꯒ ꯋꯥꯔꯤꯗꯨ ꯆꯞ ꯆꯥꯅ ꯁꯥꯟꯅꯔꯒꯦ ꯑꯩꯅꯗꯤ ꯍꯥꯏꯕꯅꯦ ꯂꯨꯄꯥ ꯂꯤꯁꯤꯡ ꯑꯅꯤ ꯄꯤꯒꯦ ꯑꯩꯈꯣꯏ ꯃꯤꯗꯤ ꯆꯧꯔꯥꯛꯄ ꯑꯩ ꯑꯗꯨꯝ ꯍꯥꯏꯒꯤꯗ꯭ꯔꯦ ꯃꯤ ꯃꯔꯤ ꯃꯉꯥ ꯁꯨꯃꯥꯏꯅ ꯁꯨꯅꯤ ꯍꯥꯏꯕꯅꯦ ꯑꯗꯣ ꯐꯦꯃꯂꯤꯅꯤ ꯍꯧꯖꯤꯛ ꯑꯩꯈꯣꯏ ꯌꯦꯡꯕ ꯀꯥꯟꯗ ꯅꯪꯒꯁꯨ ꯍꯥꯟꯅ ꯄꯥꯎꯗꯨ ꯐꯥꯎꯗꯣꯛꯅꯁꯦꯅꯅꯤ ꯃꯤꯗꯤ ꯇꯔꯨꯛ ꯁꯨꯏ ꯑꯉꯥꯡ ꯑꯃ ꯌꯥꯎꯏ ꯍꯣꯏ ꯍꯣꯏ ꯐꯔꯦ